ꯑꯩꯅ ꯃꯦꯇ꯭ꯔꯤꯛ ꯊꯥꯅꯕꯒꯤ ꯍꯣꯠꯅꯕ ꯃꯇꯝꯗ ꯌꯥꯝꯅ ꯑꯩꯉꯣꯟꯗ ꯁꯤꯡꯅꯕ ꯍꯥꯏꯗꯤ ꯉꯝꯗꯕ ꯌꯥꯗꯦꯅ ꯈꯟꯒꯤꯕ ꯃꯇꯥꯡ ꯌꯥꯎꯋꯦ ꯃꯦꯇ꯭ꯔꯤꯛꯇ ꯑꯩꯅ ꯐꯔꯁꯇ ꯐꯔꯁ ꯗꯤꯕꯤꯖꯟ ꯂꯥꯛꯇꯕ ꯌꯥꯗꯦꯅ ꯌꯥꯝ ꯋꯥꯅ ꯍꯣꯠꯅꯈꯤ ꯑꯍꯤꯡ ꯇꯨꯝꯗꯕ ꯀꯌꯥ ꯑꯗꯒꯤ ꯇꯨꯝꯅꯤꯡꯉꯛꯑꯁꯨ ꯀꯣꯐꯤ ꯊꯛꯆꯤꯜꯂꯒ ꯇꯨꯝꯗꯕ ꯍꯩ ꯈꯔ ꯆꯥꯁꯤꯜꯂꯕ ꯂꯦꯟꯕ ꯁꯨꯃꯥꯏ ꯇꯧꯔꯒ ꯌꯥꯝ ꯋꯥꯅ ꯈꯣꯠꯅꯈꯤ ꯑꯗꯨꯒ ꯏꯃꯥꯟꯅꯕꯤ ꯀꯌꯥꯅ ꯀꯣꯏꯕ ꯂꯥꯡꯕ ꯆꯠꯅꯔꯁꯨ ꯑꯩ ꯆꯠꯇꯕꯤꯗ ꯑꯗꯨꯝ ꯂꯥꯏꯔꯤꯛꯇ ꯍꯣꯠꯅꯔꯒ ꯂꯥꯏꯔꯤꯛ ꯄꯥꯔꯒ ꯑꯩꯅ ꯑꯦꯛꯖꯥꯝꯗ ꯃꯥꯏ ꯄꯥꯛꯇꯕ ꯌꯥꯗꯦꯅ ꯈꯜꯂꯒ ꯄꯥꯈꯤ ꯑꯗꯨꯒ ꯑꯦꯛꯖꯥꯝꯗꯣ ꯑꯩꯅ ꯈꯟꯕꯗꯨꯃꯛ ꯐꯥꯔꯁ ꯗꯤꯕꯤꯖꯟꯗ ꯑꯗꯨꯝ ꯌꯥꯎ ꯌꯥꯎꯁꯨ ꯌꯥꯎꯈꯤ